ꯍꯜꯂꯣ

ꯑꯣ ꯃꯥꯟꯅꯦ ꯑꯣꯛꯇꯣ ꯗ꯭ꯔꯥꯏꯕꯔꯗꯨꯅꯦ ꯀꯔꯤ ꯍꯥꯏꯒꯦ ꯍꯥꯏꯅꯣ ꯅꯨꯃꯤꯗꯥꯡꯗꯤ ꯑꯣꯏꯔꯦ ꯑꯗꯣ ꯑꯅꯥꯕꯒꯤꯔ ꯀꯔꯤꯒꯤꯅꯣ ꯑꯣ ꯍꯧꯖꯤꯛꯅꯦꯕ ꯆꯠꯇꯧꯔꯤꯁꯦꯀꯣ ꯆꯅꯤ ꯌꯥꯡꯈꯩ ꯆꯅꯤ ꯌꯥꯡꯈꯩꯗ ꯆꯠꯂꯤꯅꯦ ꯑꯩꯈꯣꯏꯗꯤ ꯍꯣꯏ ꯊꯥꯎ ꯀꯔꯤ ꯀꯔꯤ ꯈꯔ ꯇꯥꯡꯈꯠꯂꯛꯑꯕꯅꯤꯅ ꯈꯔ ꯚꯥꯔꯥꯁꯦ ꯈꯔ ꯂꯨꯄꯥ ꯌꯥꯡꯈꯩꯃꯨꯛ ꯍꯦꯟꯒꯠꯄ ꯍꯥꯏꯇꯔꯦ

ꯍꯣꯏ ꯍꯣꯏ ꯐꯔꯦ ꯐꯔꯦ ꯑꯗꯨꯗꯤ ꯆꯅꯤꯗꯨꯗ ꯆꯠꯂꯒꯦ ꯑꯗꯨꯒ ꯍꯌꯦꯡ ꯑꯃꯨꯛ ꯍꯜꯂꯛꯄꯩꯗꯤ ꯆꯅꯤ ꯌꯥꯡꯈꯩꯗꯣ ꯑꯣꯏꯅ ꯇꯧꯁꯤꯀꯣ ꯑꯣ ꯐꯔꯦ ꯐꯔꯦ ꯍꯣꯏ ꯍꯣꯏ ꯌꯥꯔꯦ ꯌꯥꯔꯦ ꯎꯝ